ꯑꯥ ꯒꯨꯗ ꯏꯚꯤꯅꯤꯡ ꯑꯣ ꯎꯝ ꯑꯩꯁꯨ ꯈꯪꯏ ꯅꯪ ꯎꯝ ꯊꯕꯛ ꯐꯖꯅ ꯆꯥꯡ ꯅꯥꯏꯅ ꯊꯕꯛꯁꯦ ꯐꯖꯅ ꯇꯧꯏ ꯍꯥꯏꯗꯣ ꯍꯣꯏ ꯍꯟꯗꯛ ꯍꯟꯗꯛꯀꯤ ꯃꯟ ꯂꯥꯛꯄꯗ ꯎꯝ ꯄꯦꯁꯦ ꯎꯝ ꯅꯪꯒꯤꯁꯦ ꯍꯥꯞꯍꯜꯂꯒꯦꯅ ꯈꯟꯕꯅꯦ ꯑꯗꯨ ꯅꯪꯁꯨ ꯎꯝ ꯊꯕꯛꯇꯣ ꯆꯥꯡ ꯅꯥꯏꯅ ꯁꯨꯝ ꯂꯥꯛꯑꯣ ꯊꯕꯛ ꯀꯩꯀꯥꯗꯣ ꯎꯝ ꯀꯩꯅꯣ ꯇꯧꯗꯕꯤꯗ ꯂꯥꯛꯑꯣ ꯑꯗꯨꯅ ꯌꯥꯔꯒꯗꯤ ꯑꯥ ꯑꯦꯕꯁꯦꯟ ꯇꯧꯗꯕꯤꯗ ꯔꯤꯖꯟꯗꯣ ꯐꯖꯅ ꯐꯔꯗꯤ ꯑꯗꯨꯅ ꯐꯩꯗꯅ ꯑꯦꯄ꯭ꯂꯤꯀꯦꯁꯟꯒꯨꯝꯕ ꯀꯔꯤꯒꯨꯝꯕ ꯊꯥꯔꯒ ꯑꯣ ꯑꯣ

ꯍꯣꯏ ꯍꯣꯏ